ꯑꯩꯒ ꯆꯠꯃꯤꯟꯅꯕꯗ ꯑꯗꯨꯝ ꯇꯟꯈꯤꯕ ꯆꯠꯃꯤꯟꯅꯕꯗ ꯇꯟꯈꯤꯕ ꯀꯅꯥꯒꯨꯝꯕ ꯃꯤ ꯑꯃ ꯑꯩꯒꯤ ꯁ꯭ꯀꯨꯟ ꯇꯝꯃꯤꯉꯩ ꯄꯦꯔꯣꯠꯇ ꯊꯦꯡꯅꯈꯤ ꯑꯗꯨꯕꯨ ꯑꯩꯅ ꯃꯥꯗꯨ ꯃꯥꯗꯨ ꯅꯤꯁꯥ ꯆꯥꯕ ꯃꯤ ꯑꯃꯁꯨ ꯑꯣꯏꯔꯝꯃꯤ ꯑꯗꯨꯒ ꯃꯍꯥꯛꯀꯤ ꯃꯃꯤꯡꯗꯤ ꯄꯟꯖꯅꯤꯡꯗ꯭ꯔꯦ ꯑꯗꯨ ꯃꯥꯒ ꯑꯩꯒ ꯄꯨꯟꯗꯅꯕꯒꯤꯗꯃꯛꯇ ꯏꯃꯥ ꯍꯣꯏꯗ ꯍꯥꯏꯔꯒ ꯑꯩꯒꯤ ꯁ꯭ꯀꯨꯜꯁꯤ ꯃꯥꯅ ꯇꯝꯃꯤꯕ ꯁ꯭ꯀꯨꯜꯗ ꯇꯝꯗꯕꯤꯗ ꯑꯇꯣꯞꯄ ꯁ꯭ꯀꯨꯜ ꯑꯃꯗ ꯇꯝꯃꯒ ꯃꯉꯣꯟꯗꯒꯤ ꯑꯩꯁꯤ ꯃꯉꯣꯟꯗꯒꯤ ꯊꯥꯞꯊꯣꯛꯈꯤ